ꯅꯥꯒꯔꯤꯛꯁꯤꯡꯕꯨ ꯉꯥꯛ ꯁꯦꯟꯅꯕ ꯑꯃꯁꯨꯡ ꯈꯨꯟꯅꯥꯏꯗ ꯁꯥꯟꯇꯤ ꯊꯝꯅꯕ ꯑꯥꯏꯟꯒꯤ ꯑꯣꯏꯕ ꯁꯦꯝꯗꯣꯛꯅꯤꯡꯕꯗꯤ ꯃꯌꯥꯝ ꯑꯃ ꯂꯩꯈ꯭ꯔꯦ ꯍꯥꯏꯕꯗꯤ ꯍꯧꯖꯤꯛ ꯑꯩꯈꯣꯏꯅ ꯊꯦꯡꯅꯔꯤꯕ ꯑꯋꯥꯕ ꯍꯥꯏꯕꯗꯤ ꯀꯣꯔꯠ ꯄꯨꯂꯤꯁ ꯑꯗꯨꯗꯒꯤ ꯑꯩꯈꯣꯏꯒꯤ ꯃꯤꯌꯥꯝꯒ ꯃꯔꯛꯇ ꯂꯩꯅꯔꯤꯕ ꯃꯔꯤꯁꯦ ꯌꯥꯝ ꯐꯅ ꯊꯝꯒꯦꯅ ꯍꯥꯏꯔꯒꯗꯤ ꯀꯣꯔꯠ ꯑꯃꯁꯨꯡ ꯄꯨꯂꯤꯁꯁꯤꯡꯅꯁꯨ ꯑꯆꯨꯝꯕ ꯂꯝꯕꯤꯗ ꯌꯥꯝ ꯊꯨꯅ ꯖꯁꯇꯤꯁꯇꯣ ꯐꯪꯅꯕ ꯍꯣꯠꯅꯔꯒꯗꯤ ꯑꯍꯣꯡꯕ ꯄꯨꯔꯛꯀꯗ꯭ꯔꯥ ꯍꯥꯏꯅ ꯈꯜꯂꯤ ꯑꯗꯨꯒ ꯑꯃꯅ ꯃꯐꯝ ꯑꯃꯗ ꯍꯨꯔꯥꯅ ꯆꯤꯟꯊꯤ ꯃꯤꯍꯥꯠꯄ ꯑꯗꯨꯗꯒꯤ ꯀꯔꯝꯕ ꯀ꯭ꯔꯥꯏꯝ ꯑꯃ ꯊꯣꯛꯄ ꯃꯇꯝꯗ ꯃꯤꯌꯥꯝꯅ ꯀꯣꯔꯠꯁꯦ ꯊꯥꯖꯗꯕꯅ ꯃꯔꯝ ꯑꯣꯏꯔꯒ ꯃꯐꯝꯗꯨꯗ ꯃꯤ ꯑꯗꯨꯛ ꯐꯨꯍꯧꯔꯒꯦ ꯍꯥꯠꯍꯧꯔꯒꯦ ꯖꯁꯇꯤꯁꯇꯣ ꯐꯪꯅꯕ ꯈꯣꯠꯅꯕ ꯌꯥꯝ ꯇꯧꯋꯤ ꯃꯁꯤ ꯄꯨꯂꯤꯁꯁꯤꯡꯅꯁꯨ ꯌꯥꯝ ꯊꯨꯅ ꯃꯐꯝꯗꯨꯗ ꯆꯠꯂꯒ ꯃꯤ ꯑꯗꯨ ꯂꯧꯈꯠꯂꯕ ꯃꯇꯨꯡꯗ ꯀꯣꯔꯠꯅꯁꯨ ꯑꯆꯨꯝꯕ ꯄꯨꯊꯣꯛꯅꯕ ꯃꯇꯝ ꯏꯆꯪ ꯆꯪꯗꯅ ꯊꯥ ꯑꯃꯅꯤ ꯗ ꯂꯣꯏꯁꯤꯟꯕ ꯌꯥꯕ ꯉꯝꯃꯤꯈꯩ ꯇꯧꯔꯒꯗꯤ ꯃꯤꯌꯥꯝꯅꯁꯨ ꯀꯣꯔꯠ ꯑꯃꯁꯨꯡ ꯄꯨꯂꯤꯁꯁꯤꯡꯕꯨ ꯊꯥꯖꯒꯅꯤ ꯑꯗꯨ ꯅꯠꯇꯗꯅ ꯃꯤ ꯑꯗꯨ ꯃꯣꯞ ꯖꯁꯇꯤꯁ ꯇꯧꯔꯕꯅꯤꯅ ꯁꯤꯔꯕꯅꯤꯅ ꯃꯤ ꯑꯗꯨ ꯃꯔꯥꯜ ꯂꯩ ꯅꯠꯇ꯭ꯔꯒ ꯂꯩꯇꯦ ꯇꯨꯡꯗꯗꯤ ꯀꯣꯔꯠꯅ ꯖꯁꯇꯤꯁ ꯇꯧꯔꯛꯇꯣꯏꯅꯤ ꯃꯤ ꯑꯗꯨ ꯃꯔꯥꯜ ꯂꯩꯔꯝꯗ꯭ꯔꯒꯗꯤ ꯍꯦꯟꯅ ꯖꯁꯇꯤꯁ ꯐꯪꯅꯕ ꯍꯣꯠꯅꯕꯗ ꯃꯇꯝ ꯍꯦꯟꯅ ꯁꯥꯡꯗꯣꯛꯅꯕ ꯃꯔꯝ ꯑꯃ ꯑꯣꯏꯍꯜꯂꯤ ꯑꯗꯨꯅ ꯑꯩꯈꯣꯏꯅ ꯀꯣꯔꯠ ꯑꯃꯁꯨꯡ ꯄꯨꯂꯤꯁꯀ ꯃꯔꯤ ꯄ꯭ꯔꯖꯥ ꯃꯌꯥꯝꯒ ꯃꯔꯤ ꯊꯝꯅꯕ ꯑꯐꯕ ꯃꯔꯤ ꯑꯆꯦꯠꯄ ꯃꯔꯤ ꯊꯝꯅꯕ ꯊꯥꯖꯅꯕ ꯍꯣꯠꯅꯕꯗ ꯑꯩꯈꯣꯏꯅ ꯍꯣꯠꯅꯐꯝ ꯊꯣꯛꯄ ꯊꯕꯛꯁꯤꯡ ꯍꯣꯠꯅꯕ ꯆꯪꯉꯤ